ꯍꯜꯂꯣ ꯃꯥꯏ ꯕꯦꯁ ꯐ꯭ꯔꯦꯟ ꯁꯣꯀꯣꯝ ꯕꯤꯂꯦꯖꯀꯤ ꯍꯥꯏꯛꯀꯤꯡꯗ ꯀꯣꯏꯕ ꯆꯠꯁꯤꯅꯦ ꯁꯣꯀꯣꯝ ꯍꯥꯏꯛꯀꯤꯡꯗꯣ ꯃꯅꯤꯄꯨꯔꯗ ꯑꯥ ꯏꯝꯐꯥꯜ ꯔꯣꯝꯗꯗꯤ ꯃꯥꯅꯤ ꯍꯧꯖꯤꯛꯀꯤ ꯁꯣꯀꯣꯝ ꯕꯤꯂꯦꯖꯇꯀꯣ ꯑꯥ ꯑꯗꯨꯗ ꯀꯣꯏꯕ ꯆꯠꯁꯦ ꯑꯩꯈꯣꯏꯅꯤ ꯑꯩꯈꯣꯏꯅꯤ ꯆꯠꯂꯒ ꯀꯣꯏꯒꯗꯕ ꯑꯗꯣ ꯀꯣꯏꯔꯒ ꯃꯤꯒꯤ ꯂꯝꯗꯨ ꯌꯦꯡꯕ ꯀꯣꯏꯕ ꯆꯠꯁꯤ ꯍꯥꯏꯕꯅꯤ ꯍꯣꯏ ꯅꯣꯡꯃꯒꯤ ꯖꯔꯅꯤꯅꯤ ꯅꯪꯅ ꯅꯪ ꯂꯦꯛꯀꯦ ꯍꯥꯏꯔꯕꯁꯨ ꯌꯥꯏ ꯊꯦꯡꯕꯗꯤ ꯈꯔ ꯊꯦꯡꯅ ꯍꯜꯂꯛꯀꯅꯤ ꯅꯪꯅ ꯅꯪꯒꯤ ꯅꯪꯒꯤ ꯐ꯭ꯔꯦꯟꯁꯤꯡ ꯀꯧꯒꯦꯔ ꯅꯪꯒꯤ ꯃꯔꯨꯞ ꯅꯪꯒꯤ ꯃꯔꯨꯞ ꯀꯧꯒꯦ ꯍꯥꯏꯕꯁꯨ ꯌꯥꯏ ꯍꯣꯏ ꯑꯩꯈꯣꯏꯅ ꯄꯨꯊꯣꯛꯀꯅꯤ ꯑꯩꯈꯣꯏꯅ ꯑꯦꯛꯁꯄꯦꯟꯗꯤꯆꯔꯗꯤ ꯑꯩꯈꯣꯏꯅ ꯕꯥꯎꯟ ꯇꯧꯒꯅꯤ ꯑꯩꯈꯣꯏ ꯑꯗꯨꯝ ꯇꯧꯕ ꯑꯩꯈꯣꯏ ꯑꯗꯨꯝ ꯀꯣꯏꯕ ꯃꯄꯨꯡ ꯆꯠꯄꯅꯤꯅꯀꯣ ꯑꯩꯈꯣꯏꯅ ꯄꯩꯁꯥ ꯂꯣꯏꯊꯣꯛꯄ ꯇꯥꯕ ꯍꯣꯏ ꯄꯥꯛ ꯄꯥꯝꯃꯛꯁꯨ ꯅꯠꯇꯦ ꯑꯗꯨꯒ ꯀꯔꯤ ꯍꯥꯏꯁꯤꯔꯥ ꯆꯤꯡꯒꯨꯝꯕ ꯑꯗꯨꯒ ꯂꯝ ꯀꯣꯏꯕꯗ ꯌꯥꯝ ꯐꯖꯕ ꯌꯥꯝ ꯁꯤꯅꯔꯤ ꯌꯥꯝ ꯐꯖꯕ ꯖꯒꯥ ꯃꯐꯝꯅꯤ ꯃꯐꯝꯒꯤ ꯃꯃꯤꯡꯗꯨ ꯁꯣꯀꯣꯝ ꯕꯤꯂꯦꯖ ꯍꯥꯏꯕꯅꯤ ꯑꯗ ꯍꯥꯏꯛꯀꯤꯡ ꯍꯥꯏꯕꯅꯤꯀꯣ ꯍꯧꯖꯤꯛ ꯍꯧꯖꯤꯛ ꯃꯇꯝꯁꯤꯗ ꯃꯤ ꯃꯤ ꯌꯥꯝ ꯆꯠꯅꯕꯅꯤ ꯍꯣꯏ ꯈꯣꯡꯅ ꯈꯔ ꯆꯠꯀꯗꯕꯀꯣ ꯈꯣꯡꯅ ꯈꯔ ꯆꯠꯀꯗꯕ ꯃꯤꯅꯤꯠ ꯇꯔꯥ ꯃꯤꯅꯤꯠ ꯇꯔꯥ ꯀꯨꯟꯕꯨ ꯆꯠꯀꯗꯕꯀꯣ ꯑꯗ ꯅꯪ ꯄꯩꯁꯥ ꯍꯧꯖꯤꯛ ꯀꯥꯟ ꯈꯔ ꯆꯤꯟꯂꯕꯗꯤ ꯑꯗꯣ ꯀꯔꯤꯁꯨ ꯀꯥꯏꯗꯦ ꯅꯪ ꯄꯩꯁꯥ ꯆꯤꯟꯕꯗ ꯑꯩꯉꯣꯟꯗꯒꯤ ꯑꯗꯨꯝ ꯄꯨꯊꯣꯛꯄ ꯌꯥꯏꯗ ꯀꯥꯏꯗꯦ ꯀꯔꯤꯁꯨ ꯀꯥꯏꯗꯦꯗ ꯍꯣꯏ ꯌꯥꯏ ꯑꯗꯣ ꯑꯩꯅ ꯑꯩꯅ ꯅꯪꯅ ꯃꯥꯔꯀꯦꯇꯤꯡ ꯇꯧꯐꯝ ꯊꯣꯛꯄ ꯀꯔꯤ ꯀꯔꯤ ꯑꯗꯨ ꯑꯥꯗ ꯄꯨꯔꯒ ꯆꯥꯅꯤꯉꯥꯏꯒꯤ ꯃꯌꯥꯝꯗꯨ ꯑꯩ ꯖꯤꯄꯦ ꯇꯧꯔꯛꯀꯦ ꯅꯪꯉꯣꯟꯗꯀꯣ ꯑꯩ ꯅꯪꯒꯤ ꯖꯤꯄꯦ ꯅꯝꯕꯔꯗꯤ ꯑꯩꯉꯣꯟꯗ ꯋꯥꯆꯦꯞꯇ ꯊꯥꯕꯤꯌꯣꯀꯣ ꯐꯔꯦ ꯍꯣꯏ ꯆꯠꯄ ꯅꯨꯃꯤꯠꯇꯨ ꯑꯩ ꯑꯗꯨꯝ ꯍꯥꯏꯔꯛꯀꯦ ꯑꯩ ꯑꯩꯒꯤ ꯒꯥꯔꯤ ꯊꯧꯔꯒ ꯑꯗꯨꯝ ꯑꯩꯅ ꯄꯤꯛꯑꯞ ꯇꯧꯕ ꯂꯥꯛꯀꯦ ꯅꯪꯅ ꯃꯐꯝꯗꯨ ꯐꯔꯦ ꯐꯔꯦ ꯌꯥꯝ ꯅꯨꯡꯉꯥꯏꯔꯦ ꯑꯗꯨ ꯑꯣꯏꯔꯕꯗꯤꯀꯣ ꯑꯩꯅ ꯑꯗꯨꯝ ꯕꯤꯐꯣꯔ ꯑꯩ ꯂꯥꯛꯇ꯭ꯔꯤꯉꯩꯒꯤ ꯃꯃꯥꯡꯗ ꯑꯩꯅ ꯅꯪꯉꯣꯟꯗ ꯀꯣꯜ ꯇꯧꯔꯛꯀꯦ ꯑꯗꯨꯒ ꯑꯩ ꯅꯪꯕꯨ ꯄꯤꯛꯑꯞ ꯇꯧꯕ ꯂꯥꯛꯀꯦꯀꯣ ꯅꯪ ꯑꯦꯔꯦꯟꯖ ꯇꯧꯔꯒ ꯂꯩꯔꯝꯃꯣ ꯅꯪꯒꯤ ꯏꯃꯥꯟꯅꯕꯤ ꯏꯃꯥꯟꯅꯕꯁꯤꯡ ꯌꯥꯎꯒꯦ ꯍꯥꯏꯔꯁꯨ ꯑꯗꯨꯝ ꯀꯧꯔꯣ ꯃꯣꯏꯕꯨꯁꯨꯀꯣ ꯑꯣꯀꯦ ꯑꯣꯀꯦ ꯌꯥꯝ ꯅꯨꯡꯉꯥꯏꯔꯦ ꯊꯦꯡꯛ ꯌꯨ